ꯉꯥꯅꯨ ꯌꯦꯟ ꯑꯃꯗꯤ ꯁꯥ ꯁꯟ ꯑꯩꯈꯣꯏ ꯄꯣꯂꯤꯇ꯭ꯔꯤ ꯐꯥꯝꯒꯨꯝꯕ ꯇꯧꯕ ꯀꯥꯡꯕꯨꯉꯩꯁꯤꯗ ꯑꯩꯅ ꯁꯧꯒꯠꯆꯅꯤꯡꯕꯗꯤ ꯃꯣꯏ ꯃꯈꯣꯏꯅ ꯕꯦꯇꯅꯔꯤ ꯗꯤꯄꯥꯔꯠꯃꯦꯟꯇ ꯗꯤꯄꯥꯔꯠꯃꯦꯟꯇ ꯆꯠꯂꯒ ꯀꯔꯤ ꯀꯔꯤ ꯏꯁꯀꯤꯝ ꯂꯥꯛꯀꯦ ꯈꯣꯠꯀꯦ ꯍꯥꯏꯕꯗꯨ ꯍꯪꯉꯒ ꯍꯪꯕ ꯆꯪꯉꯤ ꯑꯃꯗꯤ ꯃꯇꯝ ꯃꯇꯝꯒꯤ ꯑꯣꯏꯕ ꯑꯩꯈꯣꯏꯒꯤ ꯀꯔꯤ ꯍꯥꯏꯅꯤ ꯑꯩꯈꯣꯏꯒꯤ ꯃꯇꯝ ꯃꯇꯝꯒꯤ ꯑꯣꯏꯕ ꯇ꯭ꯔꯦꯅꯤꯡꯅꯆꯤꯡꯕ ꯌꯥꯎꯔꯒ ꯃꯗꯨꯒꯤ ꯀꯥꯟꯅꯕꯁꯤꯡꯗꯨ ꯒꯔꯃꯦꯟꯗꯩ ꯂꯧꯕꯤꯕ ꯅꯠꯇ꯭ꯔꯒꯗꯤ ꯁꯨꯝ ꯇꯨꯃꯤꯟꯅ ꯉꯥꯅꯨ ꯌꯦꯟ ꯌꯣꯛꯏꯅꯦꯅ ꯁꯨꯝ ꯂꯩꯕ ꯑꯣꯏ ꯇꯥꯔꯒꯗꯤ ꯑꯗꯨꯑꯣꯏꯗꯤ ꯃꯥꯗꯤ ꯏꯁꯀꯤꯝꯁꯨ ꯐꯪꯉꯔꯣꯏ ꯈꯪꯁꯨ ꯈꯪꯉꯔꯣꯏ ꯑꯗꯒꯤ ꯇꯥꯛꯁꯨ ꯇꯥꯛꯄꯤꯔꯔꯣꯏ ꯑꯗꯨꯅꯗꯤ ꯏꯁꯥ ꯏꯁꯥꯅ ꯏꯁꯥꯒꯤ ꯏꯊꯧꯗ ꯃꯥꯏ ꯆꯪꯅꯕꯒꯤꯗꯃꯛꯇꯗ ꯒꯔꯃꯦꯟꯗꯒꯤ ꯃꯇꯦꯡꯁꯨ ꯄꯥꯡꯅꯕꯒꯤꯗꯃꯛꯇꯗ ꯃꯐꯝ ꯃꯇꯝ ꯗꯤꯄꯥꯔꯠꯃꯦꯟ ꯗꯤꯄꯥꯔꯠꯃꯦꯟꯇ ꯆꯠꯇꯨꯅ ꯀꯔꯤ ꯂꯩꯒꯦ ꯀꯔꯤ ꯑꯦꯋꯥꯔꯅꯦꯁ ꯇꯧꯔꯤꯒꯦ ꯑꯗꯩ ꯀꯔꯝꯕ ꯃꯇꯝꯗꯅ ꯀꯔꯤ ꯏꯁꯀꯤꯝ ꯂꯥꯛꯀꯦ ꯀꯩꯗꯧꯒꯦ ꯍꯥꯏꯕꯁꯦ ꯑꯩꯈꯣꯏꯅ ꯊꯤꯒꯠꯄ ꯑꯗꯨꯒ ꯑꯈꯪ ꯑꯍꯩ ꯀꯥꯡꯕꯨꯅꯁꯨ ꯃꯁꯥꯃꯛꯅ ꯈꯪꯖꯗ꯭ꯔꯒꯁꯨ ꯑꯩꯈꯣꯏꯅ ꯑꯈꯪꯕ ꯑꯩꯈꯣꯏꯅ ꯈꯔ ꯇꯥꯛꯄꯤꯔꯒ ꯑꯩꯈꯣꯏꯅ ꯄꯥꯎꯗꯨ ꯇꯥꯕ ꯃꯇꯝꯗ ꯌꯣꯛꯏꯕ ꯀꯥꯡꯕꯨꯗꯨꯗ ꯑꯩꯈꯣꯏꯅ ꯇꯝꯕꯤꯕ ꯁꯨꯃꯥꯏꯅ ꯒꯔꯃꯦꯟꯅ ꯁꯨꯃꯥꯏꯅ ꯑꯃ ꯇꯧꯗꯧꯔꯤ ꯑꯗꯒꯤ ꯁꯨꯃꯥꯏꯅ ꯇ꯭ꯔꯦꯅꯤꯡ ꯄ꯭ꯔꯣꯒ꯭ꯔꯥꯝ ꯑꯃ ꯇꯧꯗꯣꯔꯤ ꯑꯣꯛ ꯂꯣꯏꯕꯒꯤꯕꯨ ꯑꯣꯏꯔꯣ ꯁꯟ ꯌꯦꯟ ꯌꯣꯛꯄꯒꯤꯕꯨ ꯑꯣꯏꯔꯣ ꯑꯗꯒꯤ ꯁꯟ ꯂꯣꯏꯕꯒꯤꯕꯨ ꯑꯣꯏꯔꯣ ꯁꯨꯝꯕ ꯏꯁꯀꯤꯝ ꯑꯃ ꯂꯥꯛꯏ ꯈꯣꯠꯂꯤ ꯅꯪꯁꯨ ꯌꯥꯎꯔꯨ ꯂꯥꯎ ꯌꯥꯎꯕ ꯆꯠꯂꯨ ꯈꯣꯠꯂꯨ ꯍꯥꯏꯗꯅ ꯑꯩꯈꯣꯏꯅ ꯈꯔ ꯇꯥꯛꯄꯤꯕ ꯍꯥꯏꯕꯤꯕ ꯅꯠꯇ꯭ꯔꯒꯗꯤ ꯃꯈꯣꯏꯅ ꯖꯤꯕꯉꯩꯗꯣ ꯁꯦꯟꯅꯔꯤꯉꯩꯗ ꯃꯥ ꯃꯥꯅ ꯑꯗꯨꯒꯤ ꯏꯁꯀꯤꯝꯗꯨ ꯇꯥꯟꯅꯅꯕꯒꯤ ꯄꯣꯠꯇꯨꯗꯤ ꯈꯪꯉꯔꯣꯏꯗꯝꯅꯤꯅ ꯑꯩꯈꯣꯏꯅ ꯃꯉꯣꯟꯗ ꯃꯇꯦꯡ ꯄꯥꯡꯕꯤꯕ ꯁꯨꯝ ꯁꯨꯝꯕ ꯄꯣꯠ ꯂꯥꯛꯏ ꯒꯔꯃꯦꯟꯒꯤ ꯁꯤ ꯂꯥꯛꯏ ꯁꯤꯃ ꯂꯥꯛꯏ ꯁꯤꯃ ꯂꯥꯛꯏ ꯍꯥꯏꯗꯨ ꯈꯔ ꯈꯪꯍꯟꯕꯤꯕ ꯃꯇꯦꯡ ꯈꯪꯍꯟꯕꯤꯕ ꯗꯔꯀꯥꯔ ꯑꯣꯏ ꯍꯥꯏꯅ ꯈꯟꯖꯩ ꯑꯩ ꯋꯥꯈꯜꯗ